ꯑꯩꯅ ꯆꯤꯡꯁꯦ ꯀꯥꯕꯁꯦ ꯆꯤꯡꯁꯦ ꯀꯥꯕ ꯍꯧꯗ꯭ꯔꯤꯉꯩꯗ ꯑꯩꯅ ꯆꯤꯡꯁꯦ ꯌꯥꯝꯅ ꯃꯨꯟꯅ ꯌꯦꯡꯉꯦ ꯃꯔꯝꯗꯤ ꯑꯗꯨꯛꯀꯤ ꯃꯇꯤꯛ ꯋꯥꯡꯏ ꯆꯤꯡꯁꯦ ꯀꯥꯗ꯭ꯔꯤꯉꯩꯗ ꯑꯩꯅ ꯑꯩꯈꯣꯏꯒꯤ ꯄ꯭ꯔꯦꯛꯇꯤꯁ ꯇꯧꯐꯝ ꯆꯤꯡꯒꯨꯝꯕ ꯃꯆꯥ ꯑꯃ ꯁꯦꯝꯃꯤ ꯑꯗꯨꯗ ꯑꯩꯈꯣꯏꯅ ꯀꯥꯅꯉꯥꯏ ꯈꯨꯠꯅ ꯅꯞꯄ ꯑꯃ ꯆꯪꯕꯅꯤꯅ ꯑꯗꯨꯗ ꯑꯩꯅ ꯄꯨꯡꯈꯥꯏ ꯄꯨꯡꯈꯥꯏ ꯌꯥꯜꯂꯤ ꯑꯃꯨꯛ ꯀꯥꯕ ꯍꯧꯔꯒ ꯄꯨꯡꯈꯥꯏ ꯑꯃ ꯑꯃꯨꯛ ꯀꯥꯔꯒ ꯄꯨꯡꯈꯥꯏ ꯑꯃ ꯑꯗꯨꯝꯕ ꯌꯥꯝꯅ ꯋꯥꯕ ꯄ꯭ꯔꯦꯛꯇꯤꯁ ꯃꯈꯜ ꯈꯔ ꯇꯧꯈꯤ ꯑꯗꯨꯒꯤ ꯃꯇꯨꯡꯏꯟꯅ ꯑꯩꯅ ꯆꯤꯡꯁꯦ ꯀꯥꯕ ꯍꯧꯔꯛꯄꯁꯤꯗ ꯄ꯭ꯔꯦꯛꯇꯤꯁꯁꯦ ꯐꯖꯅ ꯇꯧꯏ ꯊꯥ ꯆꯍꯤ ꯑꯃꯃꯨꯛꯀꯤ ꯆꯥꯡ ꯄ꯭ꯔꯦꯛꯇꯤꯁ ꯇꯧꯏ ꯆꯤꯡꯁꯦ ꯑꯗꯨꯛꯀꯤ ꯃꯇꯤꯛ ꯋꯥꯡꯕ ꯆꯤꯡꯅꯤ ꯃꯔꯝꯗꯤ ꯑꯗꯨ ꯀꯥꯔꯨꯕ ꯃꯇꯝꯗ ꯁꯣꯏꯔꯒꯗꯤ ꯁꯤꯒꯗꯣꯏꯅꯤ ꯑꯩꯒꯤ ꯂꯥꯏꯐ ꯃꯥꯡꯗꯣꯏꯅꯤ ꯑꯗꯨꯅ ꯐꯖꯅ ꯆꯦꯛꯁꯤꯟꯅ ꯄ꯭ꯔꯦꯛꯇꯤꯁ ꯇꯧꯔꯕ ꯃꯇꯨꯡꯗ ꯑꯩꯅ ꯑꯩ ꯊꯧꯔꯤ ꯄꯨꯜꯂꯒ ꯀꯥꯕ ꯍꯧꯖꯩ ꯑꯩꯅ ꯊꯧꯔꯤ ꯄꯨꯜꯂꯒ ꯀꯥꯕ ꯍꯧꯖꯕꯁꯤꯗ ꯑꯍꯥꯟꯕ ꯑꯅꯤꯔꯛ ꯑꯍꯨꯝꯂꯛ ꯀꯥꯕꯗꯗꯤ ꯁꯣꯏ ꯍꯛꯆꯥꯡ ꯌꯥꯝ ꯁꯣꯛꯏ ꯀꯣꯛ ꯀꯥꯏꯕ ꯌꯥꯎꯏ ꯈꯨꯠ ꯇꯦꯛꯄ ꯌꯥꯎꯏ ꯈꯣꯡ ꯇꯦꯛꯄ ꯌꯥꯎꯏ ꯑꯗꯨ ꯀꯥꯕ ꯃꯇꯝꯗ ꯑꯩꯅ ꯁꯤꯗꯤ ꯐꯦꯜ ꯇꯥꯒꯅꯤ ꯈꯟꯗꯨꯅ ꯑꯃꯨꯛꯀ ꯑꯃꯨꯛꯀ ꯄ꯭ꯔꯦꯛꯇꯤꯛꯁ ꯇꯧꯖꯩ ꯑꯗꯨꯒ ꯁꯤ ꯀꯥꯕ ꯃꯇꯝꯗ ꯑꯩꯅ ꯈꯨꯠꯁꯤ ꯌꯥꯝꯅ ꯅꯥꯈꯤ ꯈꯨꯖꯤꯟ ꯐꯛꯄ ꯌꯥꯎꯈꯤ ꯏ ꯊꯣꯛꯄ ꯌꯥꯎꯈꯤ ꯑꯗꯒꯤ ꯆꯣꯛꯊꯔꯒ ꯋꯥꯟꯊꯒꯦ ꯇꯧꯕ ꯌꯥꯎꯈꯤ ꯑꯗꯨꯝꯕ ꯃꯌꯥꯝ ꯑꯃ ꯊꯦꯡꯅꯩ ꯑꯗꯨꯅ ꯆꯤꯡ ꯀꯥꯕ ꯃꯇꯝꯗ ꯄ꯭ꯔꯦꯛꯇꯤꯛꯁ ꯌꯥꯝꯅ ꯇꯧꯕꯤꯌꯨ ꯄ꯭ꯔꯦꯛꯇꯤꯛꯁ ꯌꯥꯝꯅ ꯇꯧꯔꯤꯕ ꯃꯈꯩ ꯅꯪꯒꯤ ꯔꯤꯛꯁ ꯌꯥꯝꯅ ꯅꯦꯝꯃꯛꯀꯅꯤ ꯀꯥꯅꯤꯡꯏ ꯍꯥꯏꯅ ꯄꯨꯡꯀꯥꯗ ꯀꯥꯁꯟꯕ ꯇꯥꯔꯒꯗꯤ ꯅꯪꯒꯤ ꯂꯥꯏꯐꯇꯨ ꯁꯤꯕ ꯌꯥꯕꯒꯤ ꯆꯥꯟꯁ ꯌꯥꯝ ꯋꯥꯡꯏ ꯍꯥꯏꯇꯥꯔꯦ ꯑꯗꯨꯅ ꯑꯩꯅ ꯆꯤꯡꯁꯦ ꯐꯖꯅ ꯍꯣꯠꯅꯔꯒ ꯀꯥꯔꯕ ꯃꯇꯨꯡꯗ ꯆꯤꯡꯁꯦ ꯃꯉꯥꯔꯀ ꯁꯨꯕ ꯃꯇꯝꯗ ꯌꯧꯏ ꯃꯉꯥꯔꯛ ꯁꯨꯕ ꯃꯇꯝꯗ ꯀꯥꯕꯁꯤꯗ ꯃꯇꯣꯟ ꯌꯧꯔꯕꯀꯥꯟꯗ ꯑꯗꯨꯛꯀꯤ ꯃꯇꯤꯛ ꯅꯨꯉꯥꯏ ꯍꯥꯏꯇꯥꯔꯦ ꯑꯩꯅ ꯃꯤꯌꯥꯝꯅ ꯎꯕ ꯐꯪꯗꯕ ꯑꯩꯅ ꯌꯥꯝꯅ ꯐꯖꯕ ꯁꯤꯟꯅꯔꯤ ꯎꯕ ꯐꯪꯏ ꯌꯥꯝꯅ ꯐꯖꯕ ꯑꯗꯨꯝꯕ ꯊꯥꯃꯣꯏꯗ ꯍꯨꯅ ꯍꯥꯏꯇꯥꯔꯦ ꯄꯨꯛꯅꯤꯡ ꯍꯨꯅ ꯐꯖꯕ ꯃꯈꯜ ꯃꯊꯦꯜ ꯌꯥꯝꯅ ꯎꯕ ꯐꯪꯏ ꯂꯩꯆꯤꯜꯅ ꯄꯥꯏꯕ ꯎꯆꯦꯛꯅ ꯄꯥꯏꯕ ꯑꯗꯨꯛꯀꯤ ꯃꯇꯤꯛ ꯋꯥꯡꯏ ꯆꯤꯡꯗꯣ ꯑꯗꯨꯒꯨꯝꯕ ꯐꯖꯕ ꯃꯌꯥꯝꯗꯣ ꯎꯕ ꯐꯪꯏ ꯑꯗꯨꯅ ꯃꯌꯥꯝꯁꯨ ꯀꯥꯅꯤꯡꯕꯇꯥꯔꯒꯗꯤ ꯐꯖ ꯐꯖꯅ ꯄ꯭ꯔꯦꯛꯇꯤꯁ ꯇꯧꯔꯒ ꯀꯥꯕꯤꯌꯨ